ꯃꯣꯔꯗꯔꯟ ꯗꯥꯟꯁ ꯍꯥꯏꯕꯁꯦ ꯑꯩꯈꯣꯏꯒꯤ ꯕ꯭ꯔꯤꯛꯀꯨꯝꯕ ꯑꯗꯨꯒꯨꯝꯕ ꯗꯥꯟꯁ ꯃꯈꯜꯁꯤ ꯃꯈꯣꯏꯅ ꯍꯧꯖꯤꯛꯀꯤ ꯑꯉꯥꯡꯁꯤꯡꯅ ꯁꯥꯔꯤꯕꯁꯤꯅ ꯃꯣꯔꯗꯔꯟ ꯗꯥꯟꯁꯅꯤ ꯑꯗꯨꯒ ꯇ꯭ꯔꯦꯗꯤꯁꯅꯦꯜ ꯗꯥꯟꯁ ꯍꯥꯏꯕꯁꯤꯅ ꯑꯩꯈꯣꯏꯒꯤ ꯐꯣꯛꯀꯤ ꯃꯇꯝ ꯑꯃꯒꯤ ꯈꯝꯕ ꯊꯣꯏꯕꯤꯒꯤ ꯖꯒꯣꯏꯒꯨꯝꯕ ꯂꯥꯏ ꯍꯥꯔꯥꯎꯕꯒꯤ ꯖꯒꯣꯏ ꯂꯩꯃ ꯖꯒꯣꯏ ꯁꯤꯒꯨꯝꯕꯁꯤꯅ ꯇ꯭ꯔꯦꯗꯤꯁꯅꯦꯜ ꯗꯥꯟꯁꯅꯦꯕ ꯕ꯭ꯔꯤꯛꯀꯨꯝꯕ ꯑꯗꯒꯤ ꯑꯦꯂꯣꯕꯤꯛꯀꯨꯝꯕ ꯑꯗꯨꯒꯨꯝꯕ ꯁꯤꯒꯨꯝꯕꯁꯤꯅꯅꯦ ꯃꯣꯗꯔꯟ ꯃꯣꯗꯔꯟ ꯗꯥꯟꯁꯅꯦꯕ